ꯚꯥꯔꯠꯇ ꯃꯤꯌꯥꯝꯅ ꯀꯣꯏꯕ ꯃꯔꯨ ꯑꯣꯏꯅ ꯀꯣꯏꯕ ꯆꯠꯅꯔꯤꯕ ꯂꯥꯏꯅꯤꯡꯒꯤ ꯑꯣꯏꯕ ꯃꯐꯝꯁꯤꯡ ꯈꯔ ꯍꯥꯏꯕꯇꯥꯔꯒꯗꯤ ꯀꯦꯗꯔꯅꯥꯠ ꯕꯔꯥꯅꯥꯁꯤ ꯇꯤꯔꯨꯄꯊꯤ ꯃꯗꯨꯔꯥꯏ ꯑꯌꯣꯗꯤꯌꯥ ꯍꯔꯤꯗꯨꯋꯥꯔ ꯑꯃ꯭ꯔꯤꯠꯁꯔ ꯑꯃꯔꯅꯥꯠ ꯃꯊꯨꯔꯥ ꯔꯤꯁꯤꯀꯦꯁ ꯕꯗ꯭ꯔꯤꯅꯥꯠ ꯕ꯭ꯔꯤꯟꯗꯥꯕꯟ ꯔꯥꯃꯦꯁꯣꯔꯝ ꯅꯆꯤꯡꯕꯅꯤ ꯍꯟꯗꯛ ꯅꯧꯅ ꯁꯥꯈꯤꯕ ꯌꯨ ꯄꯤꯗ ꯂꯩꯕ ꯌꯨ ꯄꯤꯒꯤ ꯑꯌꯣꯗꯤꯌꯥꯗ ꯂꯩꯕ ꯌꯥꯝꯂꯕ ꯃꯤꯌꯥꯝꯅ ꯆꯠꯅꯩ ꯍꯥꯏꯔꯤꯕꯁꯤ ꯍꯤꯟꯗꯨ ꯂꯥꯏꯅꯤꯡ ꯆꯠꯄꯁꯤꯡꯒꯤ ꯌꯥꯝꯅ ꯃꯔꯨ ꯑꯣꯏꯕ ꯃꯐꯝ ꯑꯃꯅꯤ ꯑꯃꯁꯨꯡ ꯑꯌꯣꯗꯤꯌꯥꯗ ꯂꯩꯔꯤꯕ ꯔꯥꯝ ꯃꯟꯗꯤꯔ ꯑꯁꯤꯗꯁꯨ ꯌꯥꯝꯂꯕ ꯃꯤꯌꯥꯝꯅ ꯆꯠꯅꯩ ꯑꯩꯈꯣꯏꯒꯤ ꯏꯟꯗꯤꯌꯥꯗ ꯁꯦꯂꯦꯕ꯭ꯔꯦꯠ ꯇꯧꯕ ꯃꯔꯨ ꯑꯣꯏꯕ ꯐꯦꯁꯇꯤꯚꯦꯜ ꯑꯃ ꯍꯥꯏꯇꯥꯔꯒꯗꯤ ꯗꯤꯋꯥꯂꯤ ꯑꯁꯤ ꯗꯤꯋꯥꯂꯤ ꯑꯁꯤ ꯐꯦꯁꯇꯤꯚꯦꯜ ꯑꯣꯐ ꯂꯥꯏꯠ ꯍꯥꯏꯅꯁꯨ ꯈꯪꯅꯩ ꯑꯗꯨꯒ ꯗꯤꯋꯥꯂꯤ ꯍꯥꯏꯔꯤꯕ ꯐꯦꯁꯇꯤꯚꯦꯜ ꯑꯁꯤ ꯐꯠꯇꯕꯗ ꯑꯐꯕꯅ ꯉꯝꯕꯒꯤ ꯐꯦꯁꯇꯤꯚꯦꯜ ꯑꯃꯅꯤ ꯍꯥꯏꯅꯁꯨ ꯈꯪꯅꯩ